ꯑꯩꯈꯣꯏꯒꯤ ꯁꯤꯗ ꯆꯠꯅꯔꯤꯕ ꯑꯟꯗꯕꯤꯁ꯭ꯋꯥꯁꯇ ꯊꯥꯖꯅꯔꯤꯕ ꯍꯥꯏꯔꯒꯗꯤ ꯑꯩꯈꯣꯏꯒꯤ ꯁꯤꯗ ꯑꯩꯈꯣꯏꯅ ꯌꯨꯝꯗꯒꯤ ꯀꯩꯒꯨꯝꯕ ꯊꯕꯛ ꯑꯃꯒꯤ ꯆꯠꯄ ꯊꯣꯛꯂꯛꯄꯗ ꯂꯃꯕꯤꯗ ꯃꯥꯡꯗ ꯍꯧꯗꯣꯡ ꯍꯦꯛ ꯁꯝꯈ꯭ꯔꯒꯁꯨ ꯆꯨꯝ ꯌꯥꯝꯅ ꯐꯠꯇꯦ ꯑꯗꯨ ꯑꯅ ꯊꯥꯖꯅꯕ ꯑꯗꯒꯤ ꯌꯨꯝꯗꯒꯤ ꯌꯥꯏꯉꯪꯁꯤꯡ ꯅꯤꯉꯣꯜꯁꯤꯡꯅ ꯄꯨꯔꯒ ꯆꯠꯄꯗꯁꯨ ꯄꯩꯁꯥ ꯄꯤꯔꯝꯗ꯭ꯔꯕꯗꯤ ꯐꯠꯇꯦ ꯑꯅ ꯁꯨꯃꯥꯏꯅ ꯍꯥꯏꯅꯩ ꯃꯁꯤ ꯒꯨꯝꯕ ꯑꯟꯗꯕꯤꯁ꯭ꯋꯥꯁꯀꯤꯁꯦ ꯑꯩꯈꯣꯏ ꯁ꯭ꯋꯥꯏꯗ ꯈꯔ ꯑꯗꯨꯃꯛ ꯆꯠꯅꯔꯒ ꯂꯩ